ꯑꯥ ꯃꯥꯅꯦ ꯑꯣ ꯂꯩ ꯂꯩ ꯑꯗꯨ ꯑꯗꯨꯅ ꯍꯣꯏ ꯑꯇꯣꯞꯄ ꯑꯦꯔꯦꯟꯖ ꯍꯥꯟꯅ ꯃꯤꯉꯣꯟꯗ ꯁꯤꯡꯕ ꯌꯥꯎꯈ꯭ꯔꯕꯣ ꯑꯣ ꯑꯗꯨꯏꯗꯤ ꯑꯩ ꯁꯤꯜꯂꯒꯦ ꯍꯣꯇꯦꯜꯗ ꯑꯣꯏ ꯁꯤꯟꯕꯤꯔꯒꯦ ꯂꯩꯐꯝ ꯆꯥꯐꯝ ꯌꯥꯝꯅ ꯅꯨꯡꯉꯥꯏ ꯆꯥꯕ ꯊꯛꯄ ꯑꯗꯨꯝ ꯑꯗꯣꯝꯅ ꯌꯦꯡꯅꯤꯡꯕ ꯐꯦꯁꯇꯤꯚꯦꯜꯁꯨ ꯌꯦꯡꯉꯣ ꯑꯗꯨꯒ ꯂꯩꯅꯤꯡꯕ ꯄꯣꯠ ꯆꯩꯁꯨ ꯃꯌꯥꯝ ꯐꯪꯒꯅꯤ ꯅꯪ ꯀꯔꯤ ꯂꯩꯅꯤꯡꯕ ꯂꯩꯕ ꯐꯪꯕꯁꯤ ꯂꯣꯏꯅ ꯐꯪꯏ ꯀꯤꯍꯣꯝ ꯑꯩꯈꯣꯏꯒꯤ ꯄꯥꯏꯟꯑꯦꯄꯜꯒꯤ ꯃꯌꯥꯝ ꯑꯅꯧ ꯑꯅꯧꯕ ꯁꯦ ꯃꯇꯝꯁꯤꯒꯤ ꯆꯍꯤ ꯑꯗꯗ ꯑꯃꯨꯛ ꯊꯣꯛꯄ ꯀꯧꯕꯅꯤꯅ ꯃꯈꯜ ꯃꯈꯜꯒꯤ ꯄꯣꯠ ꯑꯩꯈꯣꯏ ꯀꯧꯅꯥꯅ ꯁꯥꯕ ꯑꯗꯨꯝ ꯃꯌꯥꯝ ꯑꯃ ꯗꯤꯖꯥꯏꯟꯗ ꯑꯗꯣꯝꯅ ꯑꯄꯥꯝꯕꯗꯣ ꯂꯣꯏꯅ ꯐꯪꯕꯤꯒꯅꯤ ꯑꯗꯨ ꯈꯛꯇꯒꯤ ꯑꯣꯏꯕꯁꯨ ꯑꯣꯏꯗꯦ ꯀꯩꯅꯣ ꯍꯥꯏꯕꯀꯥꯟꯗ ꯀꯩꯅꯣ ꯍꯥꯏꯕꯀꯥꯟꯗꯗꯤ ꯄꯥꯏꯟꯑꯦꯄꯜꯒꯤ ꯎꯝ ꯎꯝ ꯆꯨꯝꯃꯤ ꯆꯨꯝꯃꯤ ꯑꯗꯣ ꯑꯗꯣꯝꯅ ꯀꯣꯏꯊꯣꯔꯛꯄꯀꯥꯟꯗ ꯑꯗꯨꯝ ꯆꯥꯕꯒꯤ ꯊꯛꯄꯒꯤ ꯁꯤ ꯂꯣꯏꯅ ꯅꯨꯡꯉꯥꯏ ꯑꯗꯩꯗꯤ ꯃꯣꯏ ꯗ꯭ꯔꯃꯥ ꯇꯧꯏ ꯀꯨꯝꯍꯩ ꯇꯧꯏ ꯏꯁꯩ ꯇꯧꯏ ꯅꯨꯡꯉꯥꯏ ꯑꯗꯨ ꯈꯛꯇꯁꯨ ꯅꯠꯇꯦ ꯃꯈꯜ ꯃꯈꯜꯒꯤ ꯐꯤ ꯑꯅꯧ ꯑꯅꯧꯕ ꯑꯩꯈꯣꯏꯅ ꯑꯄꯥꯝꯕ ꯄꯣꯠꯇꯨꯁꯨ ꯃꯌꯥꯝ ꯑꯃ ꯑꯗꯣꯝꯅ ꯄꯥꯝꯕꯤꯕ ꯄꯣꯠꯇꯨꯁꯨ ꯐꯪꯒꯅꯤ ꯂꯩꯅꯤꯡꯕ ꯄꯣꯠꯇꯨꯁꯨ ꯑꯦ ꯁꯤꯑꯃ ꯄꯥꯝꯃꯦ ꯑꯗꯨꯅꯤ ꯑꯗꯥꯅꯦ ꯁꯨꯝ ꯅꯍꯥꯛꯅ ꯄꯥꯝꯕ ꯄꯣꯠꯇꯣ ꯐꯪꯒꯅꯦꯕ ꯅꯨꯃꯤꯠ ꯃꯉꯥꯅꯤ ꯅꯠꯇ꯭ꯔꯣ ꯂꯩꯗꯣꯏꯁꯦ ꯅꯨꯃꯤꯠ ꯃꯉꯥꯅꯤ ꯂꯩꯔꯗꯤ ꯅꯣꯡꯃꯗ ꯑꯩꯈꯣꯏꯅ ꯆꯥꯕ ꯊꯛꯄꯒꯤ ꯂꯣꯏꯅ ꯑꯦꯔꯦꯟꯖ ꯇꯧꯔꯒ ꯁꯤꯟꯕꯗ ꯂꯨꯄꯥ ꯂꯤꯁꯤꯡ ꯇꯔꯨꯛ ꯇꯔꯦꯠꯀꯨꯝꯕ ꯑꯗꯨꯝꯕꯒꯤ ꯆꯥꯡꯗ ꯂꯥꯛꯀꯅꯤ ꯆꯥꯕꯒꯤ ꯊꯛꯄꯒꯤ ꯉꯁꯥꯏꯒꯤ ꯑꯩꯈꯣꯏꯅ ꯂꯣꯏꯅ ꯇꯧꯗꯣꯏꯅꯤꯅꯀꯣ ꯑꯥ ꯂꯩ ꯇꯤꯛꯀꯦꯠ ꯀꯛꯑꯦ ꯌꯦꯡꯉꯦ ꯇꯤꯛꯀꯦꯠꯀꯤ ꯃꯃꯜꯅ ꯇꯤꯛꯀꯦꯠꯀꯤ ꯃꯃꯜꯅꯅꯦ ꯃꯣꯏ ꯐꯤꯐꯇꯤ ꯐꯤꯐꯇꯤ ꯂꯧꯕꯅꯦ

ꯄꯨꯟꯅ ꯁꯣꯂꯨꯛ ꯑꯣꯏꯅ ꯆꯪꯕ ꯌꯥꯏꯌꯦ ꯉꯁꯥꯏꯒꯤ ꯆꯪꯕ ꯆꯪꯗꯕ ꯍꯥꯏꯕꯁꯤ ꯃꯥꯒꯤ ꯃꯥꯒꯤ ꯇꯤꯛꯀꯦꯠ ꯇꯣꯀꯟꯗꯣ ꯇꯣꯀꯟꯗꯣ ꯄꯥꯏꯔꯀꯥꯟꯗ ꯆꯪꯒꯗꯕ ꯇꯣꯀꯟ ꯄꯥꯏꯗꯕ ꯃꯤꯗꯨꯗꯤ ꯆꯪꯍꯟꯗꯦ ꯑꯥꯎꯠꯁꯥꯏꯠ ꯃꯄꯥꯟꯗ ꯂꯩꯍꯜꯂꯦ ꯇꯣꯀꯟ ꯄꯥꯏꯕꯗꯨꯅ ꯃꯅꯨꯡꯗ ꯆꯪꯉꯒ ꯃꯥꯒꯤ ꯃꯥꯒꯤ ꯑꯄꯥꯝꯕ ꯄꯣꯠꯁꯨ ꯌꯦꯡꯉꯅꯤ ꯑꯗꯨꯗꯒꯤ ꯑꯩꯈꯣꯏ ꯂꯩꯅꯤꯡꯕ ꯆꯥꯅꯤꯡꯕ ꯊꯛꯅꯤꯡꯕ ꯑꯄꯥꯝꯕ ꯄꯣꯠ ꯈꯨꯗꯤꯡꯃꯛꯁꯨ ꯂꯣꯏꯅ ꯐꯪꯒꯅꯤ ꯇꯣꯀꯟ ꯄꯥꯏꯕ ꯉꯥꯛꯇ ꯆꯪꯕꯤꯔꯛꯑꯣ ꯇꯣꯀꯟ ꯄꯥꯏꯗꯕꯗꯨꯗꯤ ꯆꯪꯕꯤꯔꯛꯀꯅꯣ ꯎꯝ ꯌꯥꯔꯅꯤ ꯇꯣꯛꯀꯟ ꯄꯥꯏꯕꯁꯤꯡꯗꯨ ꯆꯪꯕꯤꯌꯨ ꯅꯈꯣꯏ ꯃꯤ ꯀꯌꯥꯅꯣ ꯇꯣꯀꯟ ꯄꯥꯏꯔꯤꯁꯤ ꯎꯝ ꯇꯣꯀꯟ ꯄꯥꯏꯔꯗꯤ ꯑꯃꯃꯝ ꯑꯗꯨꯝ ꯆꯪꯕ ꯌꯥꯅꯤ ꯇꯣꯀꯟ ꯄꯥꯏꯗꯕꯗꯨꯅ ꯇꯣꯀꯟ ꯄꯥꯏꯗꯕꯁꯨ ꯇꯣꯀꯟꯒꯤ ꯑꯁꯣꯝ ꯑꯥꯎꯠꯁꯥꯏꯠ ꯑꯣ ꯄꯥꯏꯅꯔꯗꯤ ꯐꯪꯒꯅꯤ ꯐꯪꯒꯅꯤ ꯆꯥꯕ ꯊꯛꯄ ꯂꯣꯏꯅ ꯐꯪꯒꯅꯤ ꯉꯁꯥꯏꯒꯤ ꯇꯣꯀꯟ ꯄꯥꯏꯗꯕꯗꯨꯗꯤ ꯐꯪꯉꯣꯏ ꯇꯣꯀꯟ ꯄꯥꯏꯔꯗꯤ ꯐꯪꯒꯅꯤ ꯅꯣꯏꯅ ꯂꯩꯅꯤꯡꯕ ꯆꯥꯅꯤꯡꯕ ꯑꯗꯨꯝ ꯃꯐꯝꯗꯨꯗ ꯄꯣꯠꯁꯤ ꯀꯩꯅꯣ ꯌꯥꯝ ꯇꯥꯡꯉꯦꯕ ꯆꯍꯤ ꯑꯃꯈꯛꯇ ꯀꯩꯗꯧꯕ ꯇꯥꯡꯅ ꯊꯣꯛꯄ ꯀꯧꯕꯅꯤꯅ ꯄꯣꯠ ꯆꯩꯁꯤ ꯁꯨꯝ ꯇꯥꯡꯖꯩ ꯍꯥꯏꯕ ꯀꯧꯅꯥꯒꯤ ꯐꯛ ꯁꯥꯔꯦ ꯑꯗꯒꯤ ꯃꯣꯔꯥ ꯃꯑꯣꯡ ꯃꯑꯣꯡ ꯗꯤꯖꯥꯏꯟꯁꯤ ꯑꯩꯈꯣꯏꯅ ꯑꯄꯥꯝꯕ ꯄꯣꯠꯇ ꯑꯗꯨꯝ ꯐꯪꯉꯦ ꯕꯦꯛꯀꯨꯝꯕ ꯍꯣ ꯍꯣ ꯍꯣꯏ ꯐꯔꯦ ꯐꯔꯦ ꯎꯝ